ꯇꯦꯛꯅꯣꯂꯣꯖꯤ ꯁꯤꯖꯤꯟꯅꯕꯅ ꯃꯥꯂꯦꯝꯒꯤ ꯃꯥꯂꯦꯝ ꯃꯥꯂꯦꯝꯁꯤꯒꯤ ꯑꯩꯈꯣꯏꯒꯤ ꯑꯀꯣꯏꯕꯗ ꯂꯩꯕꯁꯤꯡꯗ ꯑꯍꯣꯡꯕ ꯀꯌꯥ ꯄꯤꯔꯤ ꯇꯦꯛꯅꯣꯂꯣꯖꯤ ꯁꯤꯖꯤꯟꯅꯔꯛꯄꯅ ꯑꯩꯈꯣꯏꯅ ꯐꯠꯇꯕ ꯃꯩꯈꯨ ꯑꯗꯨꯗꯒꯤ ꯐꯠꯇꯕ ꯏꯁꯤꯡ ꯌꯥꯝꯅ ꯊꯣꯛꯍꯜꯂꯤ ꯍꯥꯏꯅ ꯂꯧꯖꯩ ꯁꯣꯁꯤꯌꯦꯜ ꯃꯦꯗꯤꯌꯥꯁꯤꯡꯅ ꯃꯤꯌꯥꯝ ꯑꯁꯤ ꯅꯛꯁꯤꯟꯅꯕꯗ ꯌꯥꯝꯅ ꯆꯥꯎꯅ ꯃꯇꯦꯡ ꯄꯥꯡꯏ ꯁꯣꯁꯤꯌꯦꯜ ꯃꯦꯗꯤꯌꯥꯒꯤ ꯐꯠꯇꯕ ꯈꯔ ꯍꯥꯏꯔꯒꯗꯤ ꯑꯩꯈꯣꯏꯅ ꯀꯔꯤꯒꯨꯝꯕ ꯃꯤ ꯑꯃꯒꯤ ꯄ꯭ꯔꯥꯏꯕꯦꯁꯤ ꯍꯥꯏꯕ ꯇꯥꯔꯦ ꯃꯁꯤ ꯌꯥꯝꯅ ꯑꯊꯨꯕ ꯃꯇꯝꯗ ꯑꯩꯈꯣꯏꯒꯤ ꯃꯤ ꯑꯃꯅ ꯃꯤ ꯑꯃꯈꯛꯅ ꯈꯪꯍꯧꯕ ꯇꯥꯔꯒꯗꯤ ꯑꯩꯈꯣꯏꯒꯤ ꯃꯥꯒꯤ ꯈꯪꯉꯤꯕ ꯃꯥꯏ ꯂꯣꯀꯦꯂꯤꯇꯤꯗꯨ ꯈꯛꯇꯪꯗ ꯁꯟꯗꯣꯛꯄ ꯅꯠꯇꯕ ꯑꯣꯜ ꯍꯥꯏꯗꯤ ꯑꯩꯈꯣꯏꯒꯤ ꯂꯩꯔꯤꯕ ꯃꯦꯗ ꯁꯣꯁꯤꯌꯦꯜ ꯃꯦꯗꯤꯌꯥ ꯁꯤꯖꯤꯟꯅꯔꯤꯕ ꯃꯤꯑꯣꯏ ꯈꯨꯗꯤꯡꯃꯛꯇ ꯌꯧꯍꯟꯕ ꯌꯥꯕꯒꯤ ꯈꯨꯗꯣꯡꯆꯥꯕ ꯑꯁꯤ ꯑꯩꯈꯣꯏ ꯃꯦꯗꯤꯌꯥꯅ ꯄꯤꯔꯤ ꯃꯁꯤ ꯐꯠꯇꯕ ꯊꯧꯑꯣꯡꯅꯤ ꯍꯥꯏꯅ ꯈꯜꯂꯤ